ꯍꯜꯂꯣ ꯀꯅꯥ ꯑꯣꯏꯕꯤꯔꯒꯦ ꯀꯅꯥ ꯑꯣꯏꯕꯤꯔꯒꯦ ꯎꯝ ꯂꯩꯌꯦ ꯂꯥꯛꯑꯣ ꯑꯗꯨ ꯅꯧꯍꯣꯏ ꯂꯥꯏꯟꯗ ꯂꯥꯛꯇꯣꯔꯤꯕ꯭ꯔ ꯅꯁꯥꯒꯤ ꯒꯥꯔꯤꯗ ꯂꯥꯛꯇꯣꯔꯤꯕ꯭ꯔ ꯍꯣ ꯑꯗꯨꯗꯤ ꯑꯩꯈꯣꯏꯗ ꯂꯩꯁꯤ ꯂꯦꯛꯁꯤꯔ ꯑꯗꯨ ꯅꯠꯇ꯭ꯔꯒ ꯍꯣꯇꯦꯜꯗ ꯂꯦꯛꯀꯗꯣꯔꯤꯕ꯭ꯔꯣ ꯅꯈꯣꯏ ꯃꯤ ꯀꯌꯥ ꯂꯥꯛꯀꯗꯣꯔꯤꯕ ꯑꯣ ꯑꯗꯨꯗꯤ ꯀꯩꯅꯣ ꯇꯧꯔꯣ ꯍꯌꯦꯡ ꯄꯨꯡ ꯀꯌꯥꯗ ꯆꯪꯉꯛꯀꯗꯣꯔꯤꯕ ꯄꯨꯡ ꯀꯌꯥꯗ ꯊꯨꯡꯕꯒꯤ ꯖꯔꯅꯤ ꯉꯝꯒꯗꯕ ꯀꯔꯝ ꯇꯧꯒꯗꯕ ꯑꯦ ꯑꯗꯨ ꯉꯥꯏꯔꯝꯃꯗꯤ ꯅꯪ ꯂꯥꯛꯄꯒ ꯑꯗꯨꯝ ꯐꯣꯟ ꯇꯧꯔꯛꯑꯣ ꯑꯗꯨꯗꯤ ꯑꯩꯁꯨ ꯊꯝꯃꯒꯦ ꯊꯕꯛ ꯌꯥꯝ ꯀꯟ ꯆꯤꯜꯂꯦ ꯑꯗꯨ

ꯂꯩꯃꯤꯟꯅꯁꯤ ꯂꯩꯃꯤꯟꯅꯁꯤ ꯂꯥꯛꯑꯣ ꯑꯗꯣ ꯑꯩ ꯉꯁꯤꯗꯤ ꯊꯕꯛ ꯂꯣꯏꯁꯤꯜꯂꯒꯦ ꯅꯪ ꯍꯌꯦꯡ ꯂꯥꯛꯀꯗꯃꯤ ꯊꯝꯅꯔꯁꯤꯔꯣ ꯎꯝ ꯐꯔꯦ ꯐꯔꯦ